ꯃꯁꯤ ꯇꯥꯖ ꯍꯣꯇꯦꯜ ꯏꯝꯐꯥꯜꯒꯤꯗꯨ ꯅꯠꯇ꯭ꯔꯥ ꯑꯩ ꯑꯆꯥ ꯑꯊꯛ ꯑꯣꯗꯔ ꯇꯧꯕ ꯄꯥꯝꯃꯤ ꯑꯩ ꯆꯥꯏꯅꯤꯁꯇꯒꯤ ꯆꯥꯏꯅꯤꯁ ꯐꯤꯟꯒ ꯆꯤꯀꯟ ꯐ꯭ꯔꯥꯏ ꯔꯥꯏꯁ ꯑꯗꯨꯒ ꯅꯨꯗꯜꯁ ꯄꯥꯝꯖꯩ ꯑꯗꯣ ꯅꯈꯣꯏꯅ ꯑꯊꯨꯕꯗ ꯃꯐꯝ ꯑꯁꯤꯗ ꯄꯨꯔꯛꯄꯤꯕ ꯌꯥꯒꯗ꯭ꯔꯥ